ꯑꯩ ꯏꯁꯥꯃꯛꯅꯗꯤ ꯑꯩ ꯏꯁꯥꯃꯛꯅꯗꯤ ꯂꯥꯏꯔꯤꯛꯁꯤꯃ ꯏꯕ ꯈꯣꯠꯄ ꯍꯥꯏꯕꯗꯤ ꯂꯩꯇꯦ ꯆꯨꯝꯅ ꯄꯥꯔꯒ ꯑꯩꯈꯣꯏꯒꯤ ꯋꯥꯈꯜ ꯂꯧꯁꯤꯡ ꯅꯣꯂꯦꯖ ꯂꯧꯅꯅꯕ ꯁꯨꯝ ꯅꯩꯅꯖꯕꯅꯤ ꯑꯗꯨꯕꯨ ꯍꯥꯏꯔꯤꯕ ꯂꯥꯏꯔꯤꯛꯁꯤꯡꯗꯨ ꯏꯕ ꯃꯇꯝꯗꯗꯤ ꯃꯩꯇꯩꯂꯣꯟ ꯍꯥꯏꯗꯤ ꯏꯃꯥꯂꯣꯟꯗꯅ ꯈꯔ ꯍꯦꯟꯅ ꯑꯗꯨꯝ ꯏꯖꯩ ꯑꯗꯨꯕꯨ ꯊꯣꯏꯗꯣꯛꯄ ꯑꯍꯦꯟꯕ ꯂꯥꯏꯔꯤꯛ ꯅꯨꯃꯤꯠ ꯏꯔꯨꯕ ꯐꯣꯡꯉꯨꯕ ꯅꯠꯇ꯭ꯔꯒꯅ ꯍꯥꯏꯕꯁꯤꯒꯤ ꯋꯥꯈꯜꯂꯣꯟꯁꯤ ꯉꯝꯗꯕꯅꯤꯅ ꯄꯥꯖꯕꯒꯤ ꯋꯥꯗꯅꯤ ꯏꯊꯣꯛꯄ ꯈꯣꯇꯣꯛꯄ ꯗꯥꯏꯔꯤꯒꯤ ꯃꯑꯣꯡꯗ ꯈꯔ ꯏꯔꯒ ꯊꯝꯖꯕꯗꯅꯤ ꯑꯗꯨꯅ ꯑꯍꯦꯟꯕ ꯀꯥ ꯍꯦꯟꯅ ꯃꯁꯤꯗ ꯅꯩꯅꯕꯒꯤ ꯊꯕꯛꯇꯨꯃ ꯑꯩꯉꯣꯟꯗ ꯈꯤꯇꯪ ꯑꯋꯥꯕ ꯑꯣꯏꯖꯔꯦ